ꯃꯇꯝꯒꯤ ꯃꯇꯨꯡ ꯏꯟꯅ ꯃꯅꯤꯄꯨꯔꯗ ꯑꯩꯈꯣꯏ ꯉꯥꯡꯅꯔꯤꯕ ꯂꯣꯟꯁꯦ ꯑꯗꯨꯝ ꯊꯥꯏꯅꯗꯒꯤ ꯉꯥꯡꯅꯕꯒ ꯍꯧꯖꯤꯛꯀ ꯉꯥꯡꯅꯕꯒ ꯃꯥꯟꯅꯗꯦ ꯑꯩꯈꯣꯏ ꯈꯔ ꯈꯔ ꯊꯩꯔꯛꯏ ꯈꯨꯗꯝ ꯑꯣꯏꯅ ꯊꯥꯏꯅ ꯂꯥꯏꯖ ꯍꯥꯏꯔꯝꯕꯗꯨ ꯍꯧꯖꯤꯛꯅ ꯏꯁꯤꯡ ꯍꯥꯏꯔꯦ ꯑꯗꯒꯤ ꯏꯀꯨꯕꯣꯛ ꯏꯕꯦꯝꯕꯣꯛ ꯍꯥꯏꯔꯝꯕꯗꯣ ꯍꯧꯖꯤꯛꯅ ꯑꯃꯨꯛ ꯍꯥꯏꯗꯤ ꯃꯀꯨꯕꯣꯛꯇꯨꯗ ꯕꯕꯥ ꯍꯥꯏꯅ ꯑꯗꯩ ꯃꯅꯦꯝꯕꯣꯛꯇ ꯏꯃꯥ ꯍꯥꯏꯅ ꯀꯧꯕ ꯑꯁꯤꯒꯨꯝꯕ ꯑꯩꯍꯣꯏꯒꯤ ꯂꯣꯟꯁꯤꯡꯗ ꯈꯤꯇꯪ ꯊꯩꯔꯛꯄꯁꯤ ꯑꯗꯨꯝ ꯑꯩꯈꯣꯏꯅ ꯎꯕ ꯐꯪꯏ